ꯍꯂꯣ ꯑꯃꯨꯛ ꯋꯥꯔꯤ ꯁꯥꯕ ꯇꯥꯔꯦ ꯍꯟꯗꯛ ꯍꯟꯗꯛ ꯑꯁꯤ ꯌꯨꯝꯊꯪꯅꯕ ꯁꯤꯒꯤ ꯑꯦꯔꯤꯌꯥꯁꯤꯒꯤ ꯀꯟꯁꯇ꯭ꯔꯛꯁꯟꯒꯤ ꯃꯈꯣꯟꯗꯣ ꯇꯥꯕ ꯅꯨꯡꯉꯥꯏꯔꯤꯕ꯭ꯔꯣ ꯇꯨꯝꯕꯁꯨ ꯌꯥꯗꯦ ꯀꯔꯤ ꯀꯔꯤꯅꯣ ꯃꯣꯏꯗꯣ ꯃꯦꯁꯤꯟꯒꯤ ꯃꯈꯣꯟꯈꯛ ꯅꯠꯇꯅ ꯃꯣꯏꯁꯨ ꯂꯥꯎ ꯈꯣꯡꯕꯗꯨ ꯎꯝ ꯍꯣꯏꯅꯦ ꯑꯗꯨ ꯃꯣꯏꯅ ꯑꯗꯨꯃꯛ ꯍꯣꯏ ꯃꯦꯁꯤꯟꯒꯤ ꯃꯈꯣꯟꯗꯤ ꯍꯟꯊꯧꯋꯣ ꯍꯥꯏꯕꯗꯤ ꯌꯥꯗꯦꯀꯣ ꯑꯗꯨ ꯃꯦꯁꯤꯟ ꯑꯣꯐ ꯇꯧꯔꯁꯨ ꯃꯤꯁꯇ꯭ꯔꯤꯁꯤꯡꯒꯤ ꯂꯥꯎꯕꯒ ꯋꯥꯔꯤ ꯁꯥꯕꯗꯣ ꯌꯥꯝ ꯂꯥꯡꯗ꯭ꯔꯥ ꯅꯥ ꯄꯪꯕ ꯂꯣꯏꯅ ꯑꯣꯏꯈ꯭ꯔꯕ ꯈꯪꯗꯦ ꯃꯦꯁꯤꯟꯒꯤ ꯃꯈꯣꯟ ꯀꯟꯕ ꯃꯈꯥꯗ ꯋꯥꯔꯤ ꯊꯕꯛ ꯇꯧꯃꯟꯕꯒꯤ ꯑꯗꯨꯒꯤ ꯑꯣꯏꯔꯝꯅꯤꯕ ꯅꯠꯇ꯭ꯔꯕꯗꯤ ꯁꯣꯝꯒꯤ ꯎꯝ ꯍꯣꯏ ꯑꯥ ꯇꯥꯔꯤꯝꯅꯤꯅꯦ

ꯃꯣꯏꯁꯦ ꯅꯨꯡꯊꯤꯟꯗ ꯅꯨꯡꯊꯤꯟ ꯑꯗꯨ ꯍꯥꯏꯕꯗꯤ ꯑꯉꯥꯡꯁꯤꯡꯗꯣ ꯅꯨꯡꯊꯤꯟꯗꯗꯤ ꯑꯉꯥꯡꯁꯤꯡꯗꯤ ꯈꯔꯅ ꯁ꯭ꯀꯨꯜ ꯆꯠꯀꯅꯤ ꯍꯥꯏꯕꯗꯤ ꯅꯨꯡꯗꯥꯡꯗꯗꯤ ꯂꯣꯏꯅ ꯃꯁꯥ ꯃꯁꯥꯒꯤ ꯌꯨꯝꯗ ꯂꯥꯛꯍꯜꯂꯒ ꯇꯨꯝꯃꯤꯗꯨꯗꯤ ꯑꯗꯨ ꯌꯦꯡꯉꯗꯤ ꯅꯨꯡꯊꯤꯟꯗꯅ ꯐꯠꯇ꯭ꯔꯣ ꯊꯕꯛ ꯇꯧꯕꯗꯣ ꯅꯠꯇꯦ ꯃꯣꯏꯒꯤꯗꯤ ꯅꯨꯡꯊꯤꯟꯁꯨ ꯅꯨꯡꯗꯥꯡꯁꯨ ꯃꯣꯏꯁꯨ ꯇꯨꯝꯗꯕ꯭ꯔꯥꯁꯨ ꯈꯪꯗꯦꯅꯦ ꯃꯤꯁꯇ꯭ꯔꯤꯁꯤꯡꯁꯦ ꯄꯩꯁꯥ ꯄꯥꯝꯃꯟꯕꯒꯤ

ꯑ ꯑꯗꯨꯗꯤ ꯃꯣꯏꯗꯤ ꯍꯛꯆꯥꯡ ꯁꯣꯛꯀꯅꯤꯅꯦ ꯃꯥꯒꯤ ꯅꯨꯄꯤ ꯑꯉꯥꯡ ꯂꯩꯇꯕꯖꯥꯠꯂ ꯁꯤꯅꯤꯡꯉꯕ ꯖꯥꯠꯂꯣ ꯐꯔꯦꯀꯣ ꯊꯝꯃꯦ